ꯑꯩꯈꯣꯏꯅ ꯍꯤꯡꯅꯕꯒꯤ ꯂꯝꯕꯤꯗ ꯏꯂꯦꯛꯇ꯭ꯔꯤꯁꯤꯇꯤꯒꯤ ꯃꯈꯥ ꯌꯥꯝꯅ ꯄꯣꯜꯂꯤ ꯃꯩ ꯂꯥꯛꯇꯕ ꯃꯇꯝꯗ ꯌꯥꯝꯅ ꯑꯩꯈꯣꯏꯗ ꯁꯣꯛꯍꯜꯂꯤ ꯃꯔꯝꯗꯤ ꯍꯧꯖꯤꯛꯀꯤ ꯃꯇꯝꯗ ꯊꯕꯛ ꯇꯧꯕ ꯍꯥꯏꯕꯁꯦ ꯀꯝꯄ꯭ꯌꯨꯇꯔꯗ ꯐꯣꯟꯗ ꯑꯌꯥꯝꯕꯅ ꯃꯍꯨꯠ ꯁꯤꯜꯂꯤ ꯃꯩ ꯂꯥꯛꯇꯕ ꯃꯇꯝꯗ ꯑꯩꯈꯣꯏꯅ ꯀꯦꯟꯗꯜ ꯁꯤꯖꯤꯟꯅꯩ ꯑꯗꯨꯕꯨ ꯌꯥꯝꯅ ꯉꯥꯟꯗꯦ ꯊꯕꯛ ꯑꯃꯇ ꯇꯧꯕ ꯉꯝꯗꯦ ꯃꯤ ꯈꯨꯗꯤꯡꯃꯛ ꯏꯃꯨꯡꯗ ꯏꯟꯕꯥꯏꯇꯔ ꯂꯩꯇꯦ ꯑꯩꯈꯣꯏ ꯁꯤꯗ ꯂꯩꯃꯤꯟꯅꯔꯤꯕ ꯃꯤ ꯈꯨꯗꯤꯡꯃꯛ ꯄꯩꯁꯥ ꯄꯥꯏꯕ ꯂꯩꯇꯦ ꯑꯗꯨꯅ ꯏꯟꯕꯥꯏꯇꯔ ꯏꯝꯄꯣꯔꯠ ꯇꯧꯕ ꯉꯝꯗꯕ ꯃꯤꯅ ꯍꯦꯟꯅ ꯌꯥꯝꯃꯤ